ꯍꯜꯂꯣ ꯑꯣ ꯑꯩ ꯂꯝ ꯀꯣꯏꯕ ꯂꯥꯛꯄꯅꯦ ꯅꯣꯏꯒꯤꯁꯤꯗ ꯀꯨꯠ ꯐꯦꯁꯇꯤꯚꯦꯜꯗꯨ ꯀꯔꯝꯕ ꯃꯇꯝꯗ ꯇꯧꯕꯅꯣ ꯑꯩ ꯀꯥꯁꯃꯤꯔꯗꯒꯤ ꯂꯥꯛꯄꯅꯦ ꯑꯗꯨ ꯅꯣꯏꯒꯤ ꯐꯦꯁꯇꯤꯕꯦꯜꯗꯨ ꯃꯇꯧ ꯀꯝꯗꯧꯕꯒꯤ ꯇꯤꯛꯀꯦꯠꯀꯥ ꯂꯧꯕꯔꯣ ꯑꯣ ꯐꯤꯖꯦꯠ ꯆꯥꯛꯆꯥꯒ ꯂꯩꯕꯔꯣ ꯃꯥꯒꯤ ꯆꯪꯕꯗ ꯇꯣꯡꯉꯥꯟꯕ ꯍꯣꯏ ꯑꯩꯈꯣꯏꯒꯤ ꯃꯤꯅꯦ ꯏꯃꯨꯡ ꯃꯅꯨꯡ ꯑꯩꯈꯣꯏ ꯃꯉꯥ ꯂꯥꯛꯄꯅꯦ ꯑꯗꯨꯗꯤ ꯍꯌꯦꯡ ꯌꯥꯎꯔꯒꯦꯀꯣ ꯂꯥꯛꯑꯒꯦꯀꯣ ꯑꯩ ꯊꯝꯃꯦ ꯊꯝꯃꯦ ꯂꯥꯛꯑꯝꯗꯥꯏꯗ ꯍꯥꯏꯔꯛꯑꯒꯦ